ꯍꯜꯂꯣ ꯏꯇꯥꯎ ꯀꯃꯥꯏꯅ ꯇꯧꯔꯤꯒꯦ ꯅꯨꯡꯉꯥꯏꯔꯤꯕꯣ ꯑꯗꯨ ꯑꯩ ꯋꯥ ꯑꯃ ꯍꯥꯏꯒꯦ ꯇꯧꯅꯤꯅꯦ ꯔꯦꯟꯅꯤ ꯁꯤꯖꯟ ꯂꯣꯏꯕ ꯃꯇꯨꯡꯗ ꯀꯩꯅꯣ ꯆꯧꯁꯤꯅꯦ ꯆꯥꯛꯄꯤ ꯔꯤꯚꯔꯗ ꯀꯣꯏꯕ ꯆꯠꯂꯨꯁꯦ ꯑꯣ ꯀꯥꯔꯣꯡꯒꯤꯗꯣ ꯑꯗꯨ ꯍꯣꯏ ꯑꯩꯈꯣꯏ ꯌꯥꯝ ꯂꯥꯞꯇ꯭ꯔꯕꯅꯤꯅ ꯈꯛꯇꯪ ꯑꯥ ꯑꯗꯨ ꯀꯔꯝꯀꯥꯟ ꯁꯪꯗꯣꯏꯅꯣ ꯅꯪꯕꯣ

ꯎꯝ ꯎꯝ ꯍꯣꯏ ꯍꯣꯏ ꯑꯗꯨ ꯀꯔꯤ ꯊꯥꯗ ꯆꯠꯁꯦ ꯍꯥꯏꯗꯣꯏꯅꯣ ꯑꯗꯣ ꯅꯪ ꯑꯄꯥꯝꯕ ꯍꯥꯏꯌꯣ ꯁꯦꯞꯇꯦꯝꯕꯔ ꯑꯣ ꯌꯥꯏꯅꯦ ꯁꯦꯞꯇꯦꯝꯕꯔꯁꯦ ꯍꯣꯏ ꯁꯤ ꯆꯞꯆꯥꯕ ꯑꯃ ꯑꯣꯏꯔꯦ ꯑꯗꯨ ꯗꯦꯠ ꯑꯣꯏꯅ ꯐꯤꯛꯁ ꯇꯧꯁꯦ ꯑꯗꯨꯗꯤ ꯗꯤꯁ ꯃꯟꯠ ꯁꯣꯏꯗ꯭ꯔꯃꯤꯅ ꯗꯦꯠꯁꯦ ꯀꯔꯝꯀꯥꯟ ꯌꯥꯒꯗ꯭ꯔꯣ ꯑꯩꯗꯤ ꯑꯦꯅꯤ ꯇꯥꯏꯝ ꯌꯥꯏꯅꯦ ꯅꯪ ꯐꯤꯛꯁ ꯇꯧꯔꯛꯎꯅꯦ ꯗꯦꯠꯁꯦ ꯅꯪꯒꯤ ꯆꯤꯟꯕ ꯈꯣꯠꯄ ꯂꯩꯕ ꯗꯦꯠ ꯑꯗꯨꯗꯤ ꯗꯦꯠꯁꯦ ꯑꯩ ꯍꯥꯏꯔꯛꯑꯒꯦ ꯑꯗꯨ ꯁꯦꯞꯇꯦꯝꯕꯔ ꯗꯦꯠ ꯐꯣꯔꯇꯤꯟ ꯑꯣꯔ ꯐꯤꯐꯇꯤꯟ ꯆꯠꯂꯁꯦ ꯑꯗꯨ ꯍꯣꯏ ꯄꯨꯡꯁꯤꯁꯨ ꯌꯥꯝ ꯏꯟꯖꯣꯏ ꯇꯧꯕ ꯌꯥꯕ ꯃꯐꯝꯅꯦꯕ ꯑꯗꯨꯝ ꯀꯩꯀꯩꯅꯣ ꯑꯃꯨꯛꯀ ꯆꯥꯅ ꯊꯛꯅꯕ ꯈꯔ ꯄꯨꯔ ꯑꯗꯨꯝ ꯔꯤꯚꯔ ꯁꯥꯏꯠꯇ ꯑꯗꯨꯝ ꯏꯟꯖꯣꯏ ꯈꯔ ꯇꯧꯁꯦ ꯍꯣꯏ ꯐꯔꯦ ꯑꯗꯨꯗꯤ ꯁꯣꯏꯔꯅꯨꯀꯣ ꯑꯗꯨꯝ ꯃꯇꯝ ꯌꯧꯔꯝꯗꯥꯏꯗ ꯑꯃꯨꯛ ꯍꯥꯏꯔꯛꯀꯦ ꯀꯣ ꯑꯣꯀꯦ ꯑꯣꯀꯦ ꯊꯝꯃꯦ ꯊꯝꯃꯦ ꯎꯝ